ꯌꯥꯎꯈ꯭ꯔꯦ ꯂꯥꯁ ꯏꯌꯔ ꯃꯥꯔꯁꯇꯥ ꯗꯦꯂꯤꯗ ꯆꯠꯂꯦ ꯑꯩ ꯑꯗꯨꯒ ꯄꯥꯄꯥꯒ ꯃꯃꯥꯅꯦ ꯑꯦꯌꯥꯔꯄꯣꯔꯠꯇꯥꯅ ꯊꯤꯟꯕꯤ ꯊꯤꯟꯕꯤꯔꯦ ꯑꯗꯨꯒ ꯑꯩꯁꯨ ꯑꯍꯥꯟꯕ ꯑꯣꯏꯕꯅꯤꯅ ꯄꯥꯈꯠꯂꯦ ꯀꯃꯥꯏꯅ ꯆꯠꯇꯣꯏꯅꯣ ꯀꯃꯥꯏꯅ ꯇꯧꯗꯣꯏꯅꯣꯅ ꯃꯅꯨꯡꯗꯣ ꯑꯍꯥꯟꯕ ꯑꯣꯏꯕꯒꯤ ꯀꯔꯤꯝ ꯈꯪꯗꯦ ꯑꯗꯨꯒ ꯃꯅꯨꯡꯗ ꯄꯥꯄꯥ ꯍꯣꯏ ꯐ꯭ꯔꯦꯟ ꯑꯃ ꯃꯅꯨꯡꯗ ꯊꯕꯛ ꯇꯧꯕꯅꯦ ꯑꯗꯨꯅ ꯃꯥꯅ ꯕꯣꯔꯗꯤꯡ ꯄꯥꯁ ꯑꯗꯨꯗꯒꯤ ꯂꯛꯒꯦꯁ ꯊꯥꯖꯤꯟꯕ ꯀꯩꯀ꯭ꯔꯥ ꯃꯥꯃ ꯂꯣꯏꯅ ꯇꯧꯕꯤꯔꯦ ꯑꯗꯨꯒ ꯑꯩꯗꯣ ꯑꯦꯌꯥꯔꯄ꯭ꯂꯦꯟ ꯉꯥꯏꯐꯝ ꯔꯣꯝꯗ ꯐꯝꯃꯒ ꯂꯩꯔꯦ ꯑꯗꯨꯒ ꯑꯗꯨꯗ ꯁꯤꯁꯇꯔ ꯑꯃ ꯊꯦꯡꯅꯩꯑꯦ ꯃꯥꯅ ꯒꯨꯋꯥꯍꯥꯇꯤꯗ ꯇꯥꯗꯣꯏꯕ ꯑꯩꯅ ꯗꯤꯂꯤꯗ ꯇꯥꯒꯗꯕ ꯑꯗꯨꯅ ꯏꯕꯥꯅꯤꯗꯣ ꯃꯥꯟꯅꯗꯕꯒꯤ ꯃꯥꯅ ꯍꯦꯜꯄ ꯇꯧꯕꯤ ꯑꯇꯣꯞꯄ ꯗꯤꯂꯤꯗ ꯇꯥꯒꯗꯕ ꯑꯇꯣꯞꯄ ꯌꯥꯎꯕ꯭ꯔꯥꯅ ꯑꯗꯨꯒ ꯊꯤꯕꯤꯕꯗ ꯁꯤꯁꯇꯔ ꯑꯃꯒ ꯕ꯭ꯔꯥꯗꯔ ꯑꯃꯒ ꯃꯣꯏꯕꯥꯅꯤ ꯁꯤꯕ꯭ꯂꯤꯡꯁ ꯑꯣꯏꯗꯣꯏꯅꯤ ꯑꯗꯨ ꯊꯦꯡꯅꯩ ꯑꯗꯨꯒ ꯈꯪꯅꯔꯦ ꯃꯈꯣꯏꯒ ꯑꯃꯨꯛ ꯑꯗꯨꯒ ꯁꯤꯠꯁꯁꯨ ꯏꯕꯥꯅꯤꯗꯣ ꯊꯪꯅꯔꯒ ꯂꯩꯔꯝ ꯂꯩꯔꯝꯃꯦ ꯍꯧꯖꯤꯛꯀꯤ ꯁꯤꯕꯂꯤꯡꯁ ꯑꯅꯤꯗꯨꯒ ꯑꯗꯨꯒ ꯑꯗꯨꯃꯥꯏ ꯇꯧꯔꯒ ꯆꯠꯃꯤꯅ ꯂꯥꯛꯃꯤꯟꯅꯔꯦ ꯑꯗꯨꯒ ꯗꯤꯂꯤ ꯌꯧꯔꯦ ꯗꯤꯂꯤ ꯌꯧꯕꯗꯨꯁꯨ ꯑꯩꯗꯤ ꯑꯍꯥꯟꯕ ꯑꯣꯏꯕꯒꯤ ꯀꯔꯤꯝ ꯈꯪꯗꯕꯒꯤ ꯃꯕꯥꯅꯤꯗꯤ ꯍꯥꯟꯅ ꯑꯗꯨꯝ ꯆꯠꯂꯛꯈ꯭ꯔꯕ ꯃꯤ ꯑꯣꯏꯔꯛꯄ ꯑꯗꯨ ꯑꯗꯨꯅ ꯃꯕꯥꯅꯤꯅ ꯑꯗꯨꯝ ꯆꯠꯃꯤꯟꯅꯔꯦ ꯑꯗꯨꯒ ꯑꯦꯛꯖꯤꯠ ꯇꯧꯐꯝꯗꯨꯐꯥꯎ ꯆꯠꯃꯤꯟꯅꯩ ꯑꯗꯨꯒ ꯆꯤꯆꯦ ꯉꯥꯏꯔꯝꯃꯦ ꯑꯗꯨꯒ ꯑꯩꯈꯣꯏ ꯆꯤꯆꯦꯒ ꯁꯠꯇꯄꯨꯔꯗ ꯆꯤꯆꯦꯒꯤ ꯂꯩꯐꯝ ꯑꯗꯨꯗ ꯆꯠꯃꯤꯟꯅꯔꯦ ꯑꯗꯨꯒ ꯆꯠꯃꯤꯅꯔꯦ ꯑꯩꯁꯨ ꯅꯨꯃꯤꯠꯇꯣ ꯋꯥꯕꯅꯤꯅ ꯑꯗꯨꯝ ꯇꯝꯈ꯭ꯔꯦ ꯑꯗꯨꯒ ꯅꯣꯡꯉꯥꯟꯂꯒ ꯃꯣꯜ ꯆꯠꯂꯦ ꯑꯗꯨꯒ ꯃꯣꯜ ꯆꯠꯂꯒ ꯃꯣꯜꯗꯒꯤ ꯗ꯭ꯔꯦꯁ ꯍꯩꯁ ꯑꯦꯟ ꯑꯦꯝꯗꯒꯤ ꯗ꯭ꯔꯦꯁ ꯂꯩꯔꯛꯑꯦ ꯑꯗꯨꯒ ꯀꯦ ꯑꯦꯐ ꯁꯤꯁꯨ ꯆꯥꯔꯛꯑꯦ ꯑꯗꯨꯒ ꯎꯝ ꯑꯗꯨꯒ ꯑꯗꯨꯝ ꯍꯜꯂꯛꯈ꯭ꯔꯦ ꯅꯨꯃꯤꯠꯇꯣ ꯑꯗꯨꯒ ꯑꯃꯨꯛ ꯁꯠꯇꯄꯨꯔꯒꯤ ꯃꯣꯏꯒꯤ ꯃꯥꯔꯀꯦꯠꯇꯨꯗ ꯅꯣꯡꯉꯥꯜꯂꯒ ꯆꯠꯂꯦ ꯑꯗꯨꯒ ꯒ꯭ꯔꯣꯁꯔꯔꯤ ꯁꯣꯞꯄꯤꯡꯁꯨ ꯇꯧꯔꯦ ꯑꯗꯨꯒ ꯑꯗꯨꯗꯒꯤ ꯑꯩꯒꯤ ꯀꯨꯔꯇꯤꯁ ꯑꯃꯁꯨ ꯃꯣꯏ ꯃꯥꯔꯀꯦꯠꯇꯨꯗꯒꯤ ꯂꯩꯔꯛꯑꯦ ꯑꯗꯨꯒ ꯌꯥꯝꯅ ꯅꯨꯡꯉꯥꯏ ꯑꯗꯨꯃꯥꯏꯅ ꯂꯥꯛꯑꯦ ꯅꯨꯃꯤꯠꯇꯣ ꯑꯗꯨꯒ ꯑꯗꯨꯗꯒꯤ ꯈꯔꯥ ꯑꯃꯨꯛ ꯂꯩꯔꯒ ꯆꯤꯆꯦꯒꯤ ꯃꯃꯥꯟꯅꯕꯤ ꯑꯃ ꯂꯥꯛꯑꯦ ꯃꯗꯣ ꯃꯥꯒꯤ ꯐꯣꯔꯝ ꯑꯃ ꯊꯥꯖꯤꯟꯕꯒꯤ ꯑꯗꯨꯃꯥꯏꯅ ꯂꯥꯛꯑꯦ ꯑꯗꯨꯒ ꯆꯤꯆꯦ ꯃꯅꯥꯛꯇ ꯃꯥꯗꯣ ꯂꯩꯕ ꯑꯗꯨꯒ ꯃꯥꯒ ꯑꯗꯨꯝ ꯃꯥꯒꯁꯨ ꯑꯗꯨꯝ ꯑꯦꯟꯖꯣꯏ ꯇꯧꯃꯤꯟꯅꯔꯒ ꯌꯥꯝ ꯅꯨꯡꯉꯥꯏꯅ ꯂꯩꯃꯤꯟꯅꯩꯑꯦ ꯑꯗꯨꯒ ꯈꯔꯥ ꯂꯩꯔꯒ ꯃꯥ ꯆꯠꯈꯤꯕ ꯅꯨꯃꯤꯠꯇꯨꯗꯤ ꯌꯥꯝ ꯅꯨꯡꯉꯥꯏꯇꯦ ꯑꯗꯨꯒ ꯑꯗꯨꯗꯒꯤ ꯈꯔ ꯂꯩꯔꯒ ꯑꯃꯨꯛ ꯀꯨꯇꯨꯕ ꯃꯤꯅꯔꯗ ꯑꯩꯈꯣꯏꯁꯤ ꯀꯣꯏꯕ ꯆꯠꯂꯦ ꯅꯨꯡꯗꯥꯡꯗ ꯑꯗꯨ ꯆꯠꯂꯦ ꯑꯗꯨꯒ ꯑꯃꯨꯛ ꯈꯔꯥ ꯂꯩꯔꯒ ꯏꯠꯀꯤ ꯏꯠ ꯅꯨꯃꯤꯠꯇ ꯄꯤ ꯚꯤ ꯑꯥꯔ ꯆꯠꯂꯒ ꯀꯤꯁꯤ ꯀ ꯚꯥꯏ ꯀꯤꯁꯤ ꯀ ꯖꯥꯟ ꯌꯦꯡꯕ ꯆꯠꯂꯦ ꯆꯤꯆꯦꯒ ꯑꯩꯒ ꯈꯛꯇꯪ ꯆꯠꯂꯦ ꯑꯗꯨꯒ ꯍꯜꯂꯛꯄꯁꯨ ꯈꯔ ꯊꯦꯡꯉꯦ ꯑꯗꯨ ꯅꯨꯃꯤꯠꯇꯣ ꯐꯤꯂꯝ ꯂꯣꯏꯕ ꯊꯦꯡꯕꯒꯤ ꯑꯗꯨꯗꯒꯤ ꯑꯗꯨ ꯅꯨꯃꯤꯠꯇ ꯄꯣꯀꯣꯔꯟꯁꯨ ꯆꯥꯔꯛꯑꯦ ꯑꯗꯨꯗꯒꯤꯗꯤ ꯕ꯭ꯔꯥꯎꯟꯅꯤꯁꯨ ꯆꯥꯔꯛꯑꯦ ꯑꯗꯨꯒ ꯄꯦꯞꯁꯤꯁꯨ ꯊꯛꯂꯛꯑꯦ ꯀꯦꯑꯦꯐꯁꯤꯁꯨ ꯆꯥꯔꯛꯑꯦ ꯑꯗꯨ ꯑꯗꯨꯃꯥꯏꯅ ꯇꯧꯔꯒ ꯑꯗꯨꯝ ꯂꯥꯛꯈ꯭ꯔꯦ ꯑꯗꯨꯁꯨ ꯑꯗꯨꯒ ꯈꯔ ꯂꯩꯔꯒ ꯑꯃꯨꯛ ꯖꯥꯃꯥ ꯃꯁꯖꯤꯗꯇꯥ ꯑꯩ ꯆꯠꯂꯦ ꯑꯗꯨꯗ ꯆꯠꯂꯒ ꯑꯗꯨꯗꯒꯤ ꯑꯗꯨꯗꯒꯤ ꯀꯔꯤ ꯀꯔꯤꯅꯣ ꯌꯥꯝ ꯆꯥꯔꯛꯑꯦ ꯑꯗꯨꯒ ꯑꯗꯨꯃꯥꯏꯅ ꯇꯧꯔꯦ ꯑꯗꯨ ꯆꯠꯄ ꯂꯣꯏꯔꯒ ꯍꯜꯂꯛꯄꯗ ꯖꯥꯃꯥ ꯃꯁꯖꯤꯗꯇꯒꯤ ꯍꯜꯂꯛꯄꯗ ꯑꯃꯨꯛꯀ ꯏꯟꯗꯤꯌꯥ ꯒꯦꯠꯇꯥ ꯑꯃꯨꯛ ꯆꯠꯂꯦ ꯏꯟꯗꯤꯌꯥ ꯒꯦꯠꯇꯥ ꯆꯠꯂꯒ ꯑꯗꯨꯗ ꯃꯤ ꯌꯥꯝ ꯂꯩꯔꯝꯃꯦ ꯑꯗꯨꯒ ꯑꯗꯨꯒ ꯑꯗꯨꯋꯥꯏꯗꯒꯤ ꯂꯩꯔꯝꯕꯗ ꯒꯦꯠ ꯃꯅꯥꯛꯇꯨꯗꯗꯤ ꯃꯤ ꯆꯪꯍꯟꯂꯝꯗꯦ ꯑꯗꯨꯒ ꯒꯦꯠ ꯃꯄꯥꯟꯗ ꯃꯤ ꯌꯥꯝ ꯐꯣꯇꯣ ꯀꯥꯞꯅꯔꯝꯃꯤ ꯑꯗꯨꯒ ꯑꯩꯁꯨ ꯐꯣꯇꯣ ꯀꯥꯞꯄꯛꯑꯦ ꯑꯗꯨꯗ ꯑꯗꯨꯒ ꯃꯣꯏꯒꯤ ꯄꯥꯔꯛ ꯇꯥꯏꯄꯇꯥ ꯃꯤ ꯄꯤꯛꯅꯤꯛꯁꯨ ꯇꯧꯔꯒ ꯂꯩꯔꯝꯃꯦ ꯑꯗꯨꯋꯥꯏꯗ ꯉꯥꯏꯍꯥꯛꯇꯪ ꯐꯝꯃꯛꯑꯦ ꯑꯗꯨꯒ ꯑꯗꯨꯝ ꯂꯥꯛꯈ꯭ꯔꯦ ꯑꯗꯨꯗꯒꯤ ꯑꯗꯨꯒ ꯑꯗꯨꯒꯤ ꯅꯣꯡꯉꯥꯜꯂꯒ ꯑꯃꯨꯛ ꯁꯤꯇꯤ ꯋꯥꯛꯇꯥ ꯑꯃꯨꯛ ꯆꯠꯂꯦ ꯃꯣꯜꯗꯣ ꯑꯗꯨꯗ ꯆꯠꯂꯒ ꯖꯥꯔꯥꯗꯒꯤ ꯆꯪꯉꯒ ꯑꯩꯒꯤ ꯁꯨꯁ ꯑꯗꯨꯒ ꯗ꯭ꯔꯦꯁ ꯂꯩꯔꯛꯑꯦ ꯑꯗꯨꯒ ꯆꯤꯆꯦꯒꯤꯁꯨ ꯂꯩꯔꯛꯑꯦ ꯍꯩꯁ ꯑꯦꯟ ꯑꯦꯝꯗꯒꯤ ꯃꯥꯒꯤꯁꯨ ꯑꯗꯨꯒ ꯑꯆꯥꯄꯣꯠꯁꯨ ꯆꯥꯔꯛꯑꯦ ꯑꯗꯨꯗꯒꯤ ꯑꯩ ꯗꯦꯠ ꯃꯦꯒꯤ ꯗꯦꯠ ꯇꯨꯗ ꯑꯩ ꯃꯅꯤꯄꯨꯔꯗ ꯍꯜꯂꯛꯑꯦ ꯑꯗꯨꯒ ꯗꯦꯠ ꯊ꯭ꯔꯤꯗꯒꯤ ꯃꯅꯤꯄꯨꯔꯒꯤ ꯂꯥꯟ ꯍꯧꯈ꯭ꯔꯦ ꯑꯗꯨꯃꯥꯏꯅ ꯇꯧꯑꯦ